ꯑꯩꯈꯣꯏꯒꯤ ꯂꯩꯔꯤꯕ ꯃꯐꯝꯁꯤꯗꯗꯤ ꯑꯩꯈꯣꯏꯒꯤ ꯉꯥꯃꯤꯁꯤꯡꯒꯤ ꯀꯥꯡꯂꯨꯞ ꯍꯥꯏꯗꯅ ꯑꯩꯈꯣꯏꯒꯤ ꯑꯇꯣꯞꯄ ꯂꯝꯗ ꯌꯨꯄꯤꯒꯨꯝꯕ ꯁꯃꯨꯗ꯭ꯔꯥ ꯃꯄꯥꯟꯗ ꯂꯩꯕ ꯑꯩꯈꯣꯏꯒꯤ ꯁ꯭ꯇꯦꯠꯁꯤꯡꯗ ꯑꯩꯈꯣꯏ ꯂꯩꯕꯒꯨꯝꯅ ꯇꯣꯉꯥꯟ ꯇꯣꯉꯥꯟꯕ ꯁꯤꯟꯐꯝ ꯄꯥꯏꯅꯔꯒ ꯀꯥꯡꯂꯨꯞ ꯀꯥꯡꯂꯨꯞꯀꯤ ꯑꯣꯏꯅ ꯂꯩꯅꯕ ꯑꯗꯨꯒꯨꯝꯅꯗꯤ ꯂꯩꯕꯃꯛꯇꯤ ꯑꯣꯏꯗꯦ ꯑꯗꯨꯝꯅꯗꯤ ꯑꯣꯏꯔꯒ ꯑꯩꯈꯣꯏꯒꯤ ꯁꯤꯗ ꯃꯅꯤꯄꯨꯔꯤ ꯐꯤꯁ ꯐꯥꯝ ꯍꯥꯏꯕ ꯑꯃꯈꯛꯇꯤ ꯂꯩꯖꯩ ꯁꯤ ꯑꯦꯁ ꯑꯣ ꯑꯃꯈꯛ ꯃꯁꯤꯗꯒꯤ ꯑꯩꯈꯣꯏꯅ ꯉꯥ ꯂꯧꯅꯤꯡꯕ ꯉꯥ ꯃꯆꯥ ꯂꯩꯅꯤꯡꯕ ꯂꯩꯔꯒꯁꯨ ꯃꯁꯤꯗꯒꯤ ꯂꯧꯏ ꯑꯗꯨꯅ ꯃꯃꯥꯡꯗ ꯍꯥꯏꯖꯈꯤꯕ ꯑꯗꯨꯝꯅ ꯑꯗꯨꯛ ꯑꯩꯈꯣꯏꯒꯤ ꯉꯥꯃꯤꯈꯛꯁꯤꯡꯒꯤ ꯀꯥꯡꯂꯨꯞ ꯑꯩꯈꯣꯏꯒꯤ ꯐꯨꯔꯨꯞ ꯂꯩꯇꯕꯅ ꯃꯔꯝ ꯑꯗꯨ ꯑꯣꯏꯔꯒ ꯑꯩꯈꯣꯏꯅ ꯀꯥꯡꯂꯨꯞ ꯑꯣꯏꯅ ꯂꯩꯕꯗꯨꯃꯗꯤ ꯑꯣꯏꯗ꯭ꯔꯤ ꯑꯗꯣ ꯉꯥꯃꯤꯁꯤꯡꯅ ꯄꯥꯡꯊꯣꯛꯄ ꯍꯥꯔꯥꯎ ꯀꯨꯝꯍꯩꯁꯦ ꯑꯩꯈꯣꯏ ꯁꯤꯗꯗꯤ ꯇꯣꯉꯥꯟꯕ ꯑꯣꯏꯅꯗꯤ ꯄꯥꯡꯊꯣꯛꯅꯗꯦ ꯑꯇꯣꯞꯄ ꯀꯥꯡꯂꯨꯞꯀꯤꯗꯤ ꯂꯩꯔꯝꯕꯁꯨ ꯌꯥꯏ ꯑꯇꯣꯞꯄ ꯃꯐꯝꯗ ꯇꯣꯉꯥꯟꯕ ꯀꯥꯡꯂꯨꯞ ꯑꯩꯈꯣꯏ ꯉꯥꯃꯤꯁꯤꯡ ꯉꯥ ꯐꯥꯕ ꯃꯤꯁꯤꯡꯅ ꯍꯥꯔꯥꯎ ꯀꯨꯝꯍꯩ ꯑꯣꯏꯅ ꯄꯥꯡꯊꯣꯛꯅꯔꯝꯕꯗꯤ ꯌꯥꯏ ꯑꯗꯨꯝꯅꯗꯤ ꯑꯣꯏꯔꯒ ꯑꯩꯈꯣꯏ ꯁꯤꯗꯗꯤ ꯉꯥ ꯐꯥꯕ ꯃꯤ ꯃꯁꯤꯡꯒꯤꯁꯨ ꯌꯥꯝꯅ ꯋꯥꯠꯄ ꯀꯥꯡꯂꯨꯞ ꯑꯣꯏꯅꯁꯨ ꯂꯩꯇꯕꯅ ꯃꯔꯝ ꯑꯣꯏꯔꯒ ꯍꯥꯔꯥꯎ ꯀꯨꯝꯍꯩ ꯑꯣꯏꯅ ꯑꯇꯝꯅꯅ ꯃꯔꯨ ꯑꯣꯏꯅ ꯍꯥꯔꯥꯎ ꯀꯨꯝꯍꯩ ꯑꯣꯏꯅ ꯇꯣꯉꯥꯟꯅ ꯁꯤꯟꯕ ꯍꯥꯏꯕꯗꯨꯃꯗꯤ ꯇꯧꯗꯦ ꯑꯗꯨꯅ ꯃꯔꯝ ꯑꯣꯏꯔꯒ